ꯍꯜꯂꯣ ꯑꯣꯖꯥ ꯍꯜꯂꯣ ꯑꯣꯖꯥ ꯑꯣꯖꯥ ꯑꯩꯈꯣꯏ ꯁ꯭ꯀꯨꯜꯁꯤꯕꯨ ꯀꯃꯥꯏꯅ ꯐꯒꯠꯍꯟꯁꯤꯒꯦ ꯑꯩꯅ ꯈꯟꯖꯕ ꯑꯃ ꯂꯩ ꯑꯣꯖꯥꯒꯤ ꯈꯟꯕꯤꯕꯗꯣ ꯍꯥꯟꯅ ꯍꯥꯏꯕꯤꯔꯣ ꯑꯗꯣ ꯑꯣꯖꯥ ꯑꯩ ꯑꯃꯨꯛ ꯍꯥꯏꯖꯔꯛꯀꯦ ꯑꯣꯖꯥꯗ ꯉꯥꯛꯇ ꯇꯥꯏꯁꯟꯕꯁꯨ ꯌꯥꯗꯦꯕ ꯑꯣꯖꯥ ꯍꯧꯖꯤꯛꯁꯦ ꯃꯔꯝꯗꯤ ꯀꯩꯒꯤꯅꯣ ꯍꯥꯏꯗ ꯄ꯭ꯔꯥꯏꯚꯦꯠ ꯁ꯭ꯀꯨꯜꯒꯤ ꯇꯧꯔꯤꯕꯁꯤꯡꯁꯤ ꯑꯩꯈꯣꯏꯅ ꯕꯦꯠꯀꯨꯝꯕ ꯑꯗꯒꯤ ꯑꯩꯈꯣꯏ ꯍꯧꯖꯤꯛꯀꯥꯟꯒꯤ ꯗꯥꯏꯠꯀꯨꯝꯕ ꯇ꯭ꯔꯦꯟꯅꯤꯡ ꯆꯠꯂꯨꯕ ꯑꯣꯖꯥꯗꯤ ꯏꯌꯥꯝ ꯌꯥꯝꯄꯣꯟꯇꯦ ꯑꯗꯨꯕꯨ ꯇꯣꯂꯣꯞꯁꯨ ꯄꯤꯛꯏ ꯃꯣꯏꯅ ꯁꯥꯠꯇ꯭ꯔ ꯂꯩꯔꯤꯁꯤꯒꯤ ꯃꯔꯝ ꯑꯃ ꯂꯩ ꯑꯩꯅ ꯍꯥꯏꯖꯅꯤꯡꯕꯗꯤ ꯃꯔꯨ ꯑꯣꯏꯅ ꯁꯥꯠꯇ꯭ꯔꯁꯤꯡ ꯒꯥꯔꯖꯤꯌꯥꯟꯁꯦ ꯌꯥꯝ ꯃꯊꯧ ꯇꯥꯏ ꯒꯥꯔꯖꯤꯌꯥꯟꯖꯤꯡꯖꯤꯅ ꯄ꯭ꯔꯥꯏꯚꯦꯠ ꯁ꯭ꯀꯨꯜꯗ ꯃꯆꯥ ꯁꯦꯟꯅꯕ ꯑꯗꯨꯃꯥꯏꯅ ꯒꯣꯔꯟꯃꯦꯟ ꯁ꯭ꯀꯨꯜꯒꯤ ꯑꯣꯖꯥꯁꯤꯡ ꯑꯁꯤ ꯁꯦꯟꯅꯕ ꯃꯊꯧ ꯇꯥꯏ ꯑꯗꯨꯒ ꯂꯣꯏꯅꯅ ꯁꯥꯠꯇ꯭ꯔꯁꯨ ꯃꯁꯥꯅ ꯒ꯭ꯌꯥꯟ ꯇꯥꯍꯟꯕ ꯇꯥꯏ ꯃꯔꯝꯗꯤ ꯀꯩꯅꯣꯗ ꯁꯥꯠꯇ꯭ꯔꯅꯦ ꯑꯣꯖꯥꯅꯦ ꯒꯥꯔꯖꯤꯌꯥꯟꯅꯦ ꯑꯍꯨꯝꯁꯦ ꯑꯩꯈꯣꯏ ꯌꯣꯠꯁꯕꯤ ꯃꯈꯣꯡ ꯑꯍꯨꯝꯒꯨꯝꯕꯅꯤ ꯑꯩꯅ ꯊꯝꯖꯅꯤꯡꯕꯁꯤ ꯑꯣꯖꯥꯗ ꯑꯗꯨꯅ ꯑꯍꯨꯝꯁꯦ ꯑꯍꯨꯝꯁꯦ ꯆꯞ ꯆꯥꯅ ꯑꯩꯈꯣꯏꯅ ꯒꯥꯔꯖꯤꯌꯥꯟꯖꯤꯡꯅꯦ ꯑꯣꯖꯥꯅꯦ ꯃꯗꯨꯅ ꯑꯩꯈꯣꯏꯅ ꯌꯥꯝꯅ ꯇꯣꯏꯅ ꯇꯣꯏꯅ ꯑꯣꯖꯥꯖꯤꯡꯒ ꯒꯥꯔꯖꯤꯌꯥꯟꯁꯤꯡꯒ ꯑꯃꯁꯨꯡ ꯁꯥꯠꯇ꯭ꯔꯁꯤꯡꯁꯤꯒ ꯑꯩꯈꯣꯏꯅ ꯀꯣꯀꯔꯤꯀꯨꯂꯝꯒꯤ ꯁꯦꯂꯦꯕꯁꯇ ꯌꯥꯎꯗ꯭ꯔꯒꯁꯨ ꯑꯩꯈꯣꯏꯅ ꯑꯣꯖꯥꯁꯤꯡꯒꯤ ꯑꯣꯊꯣꯔꯤꯇꯤꯁꯤꯡꯅ ꯁꯤꯟꯕꯤꯔꯦ ꯍꯥꯏꯔꯀꯥꯟꯗ ꯌꯥꯝꯗ꯭ꯔꯕꯗ ꯊꯥ ꯑꯃꯗ ꯑꯃꯨꯛ ꯑꯃꯨꯛꯇꯤ ꯑꯩꯈꯣꯏ ꯃꯌꯥꯝꯁꯦ ꯄꯨꯟꯃꯤꯟꯅꯔꯀꯥꯟꯗ ꯑꯩꯈꯣꯏꯅ ꯇꯤꯆꯔꯁ ꯗꯦ ꯅꯨꯃꯤꯠꯇ ꯍꯔꯥꯎ ꯇꯌꯥꯝꯕ ꯐꯣꯡꯗꯣꯛꯄꯗꯨꯗ ꯑꯩꯈꯣꯏꯅ ꯁꯥꯠꯇ꯭ꯔꯁꯤꯡꯒꯤ ꯚꯦꯂꯨ ꯒꯥꯔꯖꯤꯌꯥꯟꯁꯤꯡꯒꯤ ꯚꯦꯂꯨ ꯇꯤꯆꯔꯁꯤꯡꯒꯤ ꯚꯦꯂꯨꯁꯤꯡꯁꯦ ꯄꯟꯕꯤꯔꯝꯗꯦ ꯃꯔꯝ ꯑꯗꯨꯅ ꯃꯁꯦ ꯇꯉꯥꯏ ꯐꯗꯅ ꯃꯁꯦ ꯑꯩꯈꯣꯏ ꯍꯥꯏꯐꯝ ꯊꯣꯛꯏ ꯍꯥꯏꯗꯅ ꯑꯩꯗꯤ ꯃꯁꯦ ꯑꯣꯖꯥꯗ ꯊꯝꯖꯅꯤꯡꯏ ꯑꯗꯨꯅ ꯑꯣꯖꯥ ꯃꯊꯪꯗꯗꯤ ꯑꯩꯈꯣꯏ ꯁ꯭ꯀꯨꯜꯒꯤ ꯑꯣꯏꯅꯗꯤ ꯑꯩꯈꯣꯏ ꯃꯁꯦ ꯄꯥꯛꯊꯣꯛꯅꯕ ꯍꯣꯠꯅꯔꯁꯦ

ꯐꯔꯦ ꯐꯔꯦ ꯊꯝꯖꯔꯒꯦ ꯑꯣꯖꯥ ꯑꯗꯨꯗꯤ